ꯑꯩꯅ ꯂꯣꯛꯇꯥꯛ ꯄꯥꯠ ꯀꯣꯏꯕ ꯃꯇꯝꯗ ꯑꯇꯣꯞꯄ ꯐꯣꯔꯦꯟꯅꯔ ꯀꯌꯥ ꯑꯃꯁꯨ ꯊꯦꯡꯅꯩ ꯃꯈꯣꯏꯁꯦ ꯃꯤ ꯌꯥꯝꯅ ꯋꯥꯡ ꯆꯥꯎꯋꯤ ꯑꯃꯁꯨꯡ ꯀꯨꯂꯩ ꯀꯨꯆꯨꯁꯨ ꯑꯣꯏ ꯑꯗꯨꯒ ꯃꯣꯏꯅ ꯂꯣꯛꯇꯥꯛ ꯄꯥꯠꯀꯤ ꯃꯔꯝꯗ ꯑꯩꯉꯣꯟꯗ ꯍꯪꯕ ꯃꯇꯝꯗꯁꯨ ꯑꯩꯅ ꯂꯣꯛꯇꯥꯛ ꯄꯥꯠꯁꯤ ꯌꯥꯝꯅ ꯐꯖꯩ ꯑꯃꯁꯨꯡ ꯍꯦꯟꯅ ꯐꯖꯕ ꯃꯥꯒꯤ ꯐꯖꯕꯗꯣ ꯌꯦꯡꯒꯦ ꯍꯥꯏꯔꯒꯗꯤ ꯁꯦꯟꯗ꯭ꯔꯥ ꯆꯤꯡꯗ ꯀꯥꯗꯨꯅ ꯀꯥꯗꯨꯅ ꯌꯦꯡꯒꯅꯤ ꯑꯃꯁꯨꯡ ꯑꯗꯨ ꯅꯠꯇ꯭ꯔꯒꯅ ꯀꯩꯕꯨꯜ ꯂꯝꯖꯥꯎ ꯆꯠꯂꯒ ꯌꯦꯡꯒꯅꯤ